ꯎꯝ ꯍꯂꯣ ꯑꯣꯖꯥ ꯑꯣꯖꯥꯁꯤ ꯑꯣꯛꯇꯣ ꯑꯣ ꯅꯍꯥꯟ ꯑꯩꯅ ꯕꯖꯥꯔꯗ ꯍꯥꯏꯐꯦꯠ ꯊꯦꯡꯅꯕꯗꯨ ꯅꯠꯇ꯭ꯔꯣ ꯑ ꯐꯣꯟ ꯅꯝꯕꯔ ꯄꯤꯔꯝꯕꯗꯣ ꯑꯩ ꯖꯒꯥ ꯑꯝꯇ ꯍꯥꯏꯒꯦ ꯑꯣꯖꯥ ꯁꯪꯒꯗ꯭ꯔꯥꯅ ꯅꯨꯃꯤꯠ ꯍꯥꯡꯆꯤꯠ ꯆꯠꯀꯗꯝꯅꯤ ꯂꯝꯁꯤꯗꯤ ꯈꯔ ꯊꯥꯞꯄꯦ ꯃꯣꯔꯦ ꯆꯠꯀꯗꯝꯅꯦ ꯑꯣ ꯑꯗꯨ ꯆꯠꯅꯕꯤ ꯑꯗꯨꯝ ꯇꯧ ꯇꯥꯔꯦꯗꯅ ꯑꯗꯨ ꯑꯣꯖꯥꯗꯤ ꯑꯗꯨꯝ ꯆꯠꯄ ꯌꯥꯕ ꯅꯠꯇ꯭ꯔꯣ ꯑꯗꯨ ꯆꯪꯕ ꯌꯥꯗꯕ ꯀꯃꯨꯅꯤꯇꯤꯗꯤ ꯅꯠꯇꯦꯗꯅ ꯑ ꯑꯗꯨ ꯏꯔꯥꯡ ꯂꯩꯕꯅꯤꯅ ꯆꯠꯄꯁꯤ ꯀꯣꯏꯔꯒ ꯆꯠꯇꯣꯏꯔꯥ ꯍꯥꯟꯅꯒꯤ ꯂꯝꯕꯤꯗꯨꯗ ꯆꯠꯇꯣꯏꯔꯥ ꯎꯝ ꯍꯣꯏ ꯍꯣꯏ ꯑꯗꯨ ꯎꯝ ꯊꯠꯂꯒ ꯃꯣꯏ ꯃꯤ ꯆꯦꯛ ꯇꯧꯋꯦ ꯍꯥꯏꯗꯨ ꯇꯧꯔꯤꯕ꯭ꯔꯣ ꯍꯧꯖꯤꯛ ꯎꯝ ꯑꯗꯨ ꯑꯩ ꯎꯝ ꯄꯣꯠ ꯆꯩꯁꯨ ꯈꯔ ꯍꯥꯞꯀꯗꯝꯅꯤ ꯑꯗꯨ ꯍꯥꯞꯄꯗꯨ ꯉꯝꯒꯗ꯭ꯔꯣ ꯍꯥꯏꯗꯤ ꯃꯣꯔꯦ ꯍꯥꯏꯁꯤ ꯆꯤꯡꯁꯨ ꯑꯣꯏꯗꯅ ꯑꯌꯥꯝꯕꯅ ꯃꯤꯁꯨ ꯑꯍꯨꯝ ꯃꯔꯤ ꯄꯨꯔꯛꯀꯗꯝꯅꯦꯕ ꯁꯣꯝꯗꯒꯤ ꯁꯣꯝꯗꯒꯤ ꯆꯪꯒꯗꯕ ꯑꯁꯣꯝꯗꯩꯁꯨ ꯄꯣꯠ ꯈꯔ ꯂꯩꯔꯛ ꯃꯤꯁꯨ ꯑꯗꯨꯝ ꯄꯨꯊꯣꯔꯛꯀꯗꯕ ꯑꯣꯖꯥꯗꯤ ꯀꯥꯏ ꯋꯥꯏꯗꯩꯅꯣ ꯑꯣ ꯑꯩꯅ ꯋꯤꯡꯖꯤꯡꯗꯩꯅꯦ ꯑꯗꯨ ꯑꯣ ꯑꯣꯖꯥ ꯍꯥꯏꯗꯔꯛꯄꯗ ꯍꯥꯏꯐꯦꯠ ꯑꯗꯨꯝ ꯊꯦꯡꯅꯔꯒ ꯎꯝ ꯌꯥꯔꯦ ꯎꯝ ꯑꯗꯨꯗꯤ ꯆꯠꯂꯒ ꯈꯪꯒꯗꯝꯅꯦ ꯆꯠꯂꯒ ꯊꯕꯛꯇꯨꯅ ꯊꯦꯡꯈꯤꯕ ꯑꯣꯏꯔꯗꯤ ꯑꯍꯤꯡꯗꯨ ꯂꯩ ꯇꯥꯔꯦ ꯑꯣꯖꯥ ꯑꯗꯨꯝ ꯑꯍꯤꯡ ꯂꯩꯕ ꯌꯥꯕ ꯅꯠꯇ꯭ꯔꯣ ꯎꯝ ꯕꯥꯔꯗꯨꯗꯤ ꯄꯤ ꯇꯥꯔꯦꯗꯅ ꯃꯤꯒꯤ ꯊꯕꯛ ꯃꯥꯡꯍꯜꯂꯤꯝꯃꯤꯅ ꯂꯩꯐꯝꯕꯨꯗꯤ ꯑꯩꯈꯣꯏ ꯑꯉꯥꯡ ꯑꯃ ꯄꯥꯜꯂꯦꯕ ꯃꯣꯔꯦꯗ ꯃꯥꯏꯗ ꯂꯩꯒꯗꯝꯅꯦ ꯑꯗꯨ ꯆꯠꯄꯁꯤ ꯑꯦꯟꯇ꯭ꯔꯤ ꯇꯤꯡꯗꯅꯤꯉꯥꯏ ꯑꯁꯝꯕ ꯂꯝꯕꯤꯗ ꯆꯠꯁꯦꯕ ꯍꯧꯖꯤꯛꯇꯤ ꯑꯦꯟꯇ꯭ꯔꯤ ꯌꯥꯝ ꯂꯧꯋꯦꯅ ꯄꯥꯎꯁꯨ ꯇꯥꯏ ꯃꯣꯏꯒꯤ ꯗꯣꯅꯦꯁꯟ ꯀꯔꯤ ꯀꯔꯥ ꯇꯧꯕꯩ ꯑ ꯑꯗꯨ ꯑꯩꯈꯣꯏ ꯈꯜꯂꯤꯁꯤꯅ ꯑꯃꯨꯛꯀ ꯐꯠꯇꯕ ꯃꯤ ꯂꯩꯗꯅ ꯍꯧꯖꯤꯛꯇꯤ ꯑꯗꯨ ꯑꯃꯨꯛ ꯊꯦꯡꯅꯔꯗꯤ ꯎꯝ ꯍꯣ ꯍꯣ ꯑꯗꯨ ꯐꯒꯗꯕ ꯑꯃ ꯈꯜꯂꯒ ꯑꯗꯨꯝ ꯆꯠꯂꯁꯦ ꯆꯠꯄꯒꯤ ꯅꯨꯃꯤꯠꯇꯨ ꯑꯣꯖꯥꯗ ꯐꯣꯟ ꯇꯧꯖꯔꯛꯑꯒꯦ ꯑꯗꯨꯒ ꯆꯥꯛꯇꯨ ꯍꯣꯇꯦꯜꯗ ꯄꯨꯂꯞ ꯆꯥꯃꯤꯟꯅꯔꯁꯤ ꯍꯣꯏ ꯑꯗꯨ ꯑꯗꯨꯒꯤꯕꯨꯗꯤ ꯊꯣꯏꯅ ꯈꯟꯗ꯭ꯔꯦꯗ ꯑꯩꯈꯣꯏꯁꯨ ꯑꯇꯣꯞ ꯑꯇꯣꯞꯄ ꯂꯝ ꯃꯌꯥꯝ ꯑꯃ ꯆꯠꯂꯛꯄꯅꯤꯅ ꯁꯥꯕꯩꯗꯤ ꯂꯝꯄꯥꯛꯇ ꯍꯣꯇꯦꯜ ꯂꯩꯕ ꯅꯠꯇ꯭ꯔꯣ ꯑꯗꯨꯝ ꯂꯝꯕꯤꯗ ꯑꯣ ꯑꯣ ꯑꯗꯨ ꯌꯧꯒꯗꯕꯁꯨ ꯑꯥꯗ ꯑꯗꯨꯝ ꯑꯩꯅ ꯆꯥꯛ ꯁꯤꯜꯍꯜꯂꯝꯃꯒꯦꯕ ꯑꯩꯈꯣꯏ ꯑꯉꯥꯡꯗꯨꯗ ꯎꯝ ꯎꯝ ꯍꯣ ꯍꯣ ꯑꯗꯨꯗꯤ ꯆꯠꯂꯝꯗꯥꯏꯗ ꯑꯣꯖꯥ ꯑꯩꯒ ꯑꯗꯨꯝ ꯄꯥꯎ ꯐꯥꯎꯅꯔꯁꯤ ꯑꯩꯒꯤ ꯅꯝꯕꯔꯁꯤꯗ ꯑꯗꯨꯝ ꯑꯣꯖꯥꯅ ꯇꯧꯒꯦ ꯇꯧꯔꯛꯑꯣ ꯑꯩꯅ ꯇꯧꯒꯦꯁꯨ ꯇꯧꯔꯛꯑꯒꯦ ꯑꯗꯨꯒ ꯑꯌꯨꯛꯇꯨ ꯈꯔ ꯉꯟꯅ ꯍꯥꯏꯊꯔꯁꯦ ꯍꯣꯏ ꯊꯝꯃꯦ ꯊꯝꯃꯦ